ꯑꯩꯒꯤ ꯏꯃꯥꯅꯕ ꯊꯣꯛꯈ꯭ꯔꯦꯕ ꯊꯣꯛꯈ꯭ꯔꯦ ꯍꯥꯏꯕꯗꯤ ꯐꯥꯔ꯭ꯁꯇ ꯃꯣꯏꯅ ꯍꯥꯏꯔꯛꯇꯣꯏꯁꯦ ꯀꯣꯜꯂꯦ ꯀꯔꯣꯔ ꯄꯇꯤ ꯍꯥꯏꯕꯗꯣ ꯑꯗꯨꯒꯤ ꯑꯃꯤꯇꯥꯕꯁꯟꯒꯤꯗꯣ ꯑꯗꯨꯗꯣ ꯃꯉꯣꯟꯗ ꯀ꯭ꯔꯣꯔ ꯃꯉꯥ ꯏꯃꯥꯅꯕꯗ ꯀ꯭ꯔꯣꯔ ꯃꯉꯥ ꯐꯥꯎꯑꯦ ꯍꯥꯏꯌꯦꯕ ꯑꯗꯨ ꯀ꯭ꯔꯣꯔ ꯃꯉꯥꯗꯨ ꯐꯥꯔ꯭ꯁꯇ ꯂꯥꯛ ꯃꯉꯥ ꯂꯥꯛ ꯃꯉꯥ ꯐꯪꯒꯅꯦ ꯍꯥꯏꯕ ꯂꯥꯛ ꯃꯉꯥꯗꯨꯒꯤ ꯃꯔꯛꯇ ꯐꯥꯔ꯭ꯁꯇ ꯃꯣꯏꯅ ꯆꯦꯟꯊꯣꯛ ꯆꯦꯟꯁꯤꯟ ꯇꯧꯕꯒꯤ ꯂꯨꯄꯥ ꯂꯤꯁꯤꯡ ꯀꯨꯟ ꯊꯥꯔꯛꯑꯣ ꯁꯤꯅꯤ ꯊꯥꯈꯔꯦ ꯑꯩꯈꯣꯏꯗꯤ ꯐꯪꯒꯗꯣꯏ ꯏꯃꯥꯅꯕꯗꯣ ꯐꯪꯒꯗꯣꯏ ꯃꯥꯟꯗꯅ ꯑꯗꯨꯒ ꯃꯊꯪ ꯑꯃꯨꯛꯀ ꯂꯤꯁꯤꯡ ꯀꯨꯟꯊ꯭ꯔꯥ ꯊꯥꯔꯛꯑꯣ ꯍꯥꯏꯔꯦ ꯊꯥꯈꯔꯦ ꯑꯗꯨꯒꯗꯤ ꯏꯃꯥꯅꯕꯗꯨꯁꯨ ꯁꯦꯟꯗꯣꯏ ꯁꯦꯔꯥꯡ ꯄꯨꯔꯒꯅꯤꯀꯣ ꯊꯥꯈ꯭ꯔꯤꯁꯦ ꯍꯧꯖꯤꯛ ꯐꯥꯎꯕ ꯏꯃꯥꯅꯕꯗꯣ ꯁꯦꯟꯗꯣꯏ ꯍꯨꯟꯕ ꯂꯦꯞꯇ꯭ꯔꯤꯕ ꯁꯨꯃꯥꯏꯅ ꯇꯧꯔꯒ ꯃꯊꯪ ꯃꯊꯪ ꯄꯩꯁꯥ ꯈꯔ ꯈꯔ ꯊꯥ ꯂꯤꯁꯤꯡ ꯌꯥꯡꯈꯩ ꯍꯨꯝꯐꯨ ꯍꯦꯟꯖꯤꯟꯈ꯭ꯔꯦꯕ ꯌꯥꯡꯈꯩ ꯍꯨꯝꯐꯨ ꯌꯧꯁꯤꯟꯈ꯭ꯔꯥ ꯃꯇꯨꯡꯗꯗꯤ ꯐꯣꯟ ꯁ꯭ꯋꯤꯁ ꯑꯣꯐ ꯊꯝꯈ꯭ꯔꯦ ꯑꯗꯨꯗꯒꯤ ꯄꯥꯎ ꯀꯔꯤꯝ ꯐꯥꯎꯅꯈꯤꯗ꯭ꯔꯦ ꯁꯤꯗꯤ ꯊꯦꯡꯅꯈ꯭ꯔꯦ ꯏꯃꯥꯅꯕ ꯊꯣꯛꯈ꯭ꯔꯦ ꯑꯗꯨꯒꯤ